ꯍꯜꯂꯣ ꯑꯣ ꯀꯅꯥ ꯑꯣꯏꯔꯕꯅꯣ ꯑꯣꯑꯣ ꯍꯣꯏ ꯍꯣꯏ ꯊꯣꯂꯛꯀꯦ ꯊꯣꯂꯛꯀꯦ ꯉꯍꯥꯛ ꯉꯥꯏꯔꯝꯃꯣ ꯀꯩꯀꯩ ꯐꯤ ꯄꯥꯝꯃꯤꯅꯣ ꯅꯪꯕꯣ ꯎꯝ ꯍꯣꯏ ꯍꯣꯏ ꯍꯣꯏ ꯊꯣꯂꯛꯑꯒꯦ ꯉꯥꯏꯔꯝꯃꯣ ꯉꯥꯏꯔꯝꯃꯣ

ꯑꯣ ꯌꯧꯔꯛꯑꯦ ꯌꯧꯔꯛꯑꯦ ꯑꯩ ꯃꯅꯤꯡꯒꯤ ꯀꯥꯗ ꯂꯩꯔꯨꯕꯅꯤ ꯌꯧꯔꯛꯑꯦ ꯌꯧꯔꯛꯑꯦ ꯑꯗꯨ ꯅꯪꯅ ꯀꯔꯤ ꯀꯔꯤꯅꯣ ꯀꯥꯏꯗꯅꯣ ꯌꯦꯡꯗꯣꯏꯕꯣ ꯍꯥꯏꯔꯛꯑꯣ ꯁꯣꯜꯗꯣ ꯎꯝ ꯑꯅꯧꯕ ꯂꯥꯛꯄꯅꯦ ꯀꯩꯅꯣꯅꯦ ꯃꯣꯏ ꯑꯣꯁꯋꯥꯔꯒꯤꯀꯣ ꯋꯤꯜꯗꯣ ꯑꯣꯔꯤꯖꯤꯅꯦꯜ ꯑꯣꯏꯕꯅꯦ ꯅꯪ ꯃꯆꯨ ꯀꯂꯔ ꯀꯂꯔ ꯂꯣꯏꯅ ꯂꯩꯌꯦ ꯕ꯭ꯂꯦꯛꯇ ꯑꯥ

ꯑꯥ ꯑꯥ ꯃꯁꯝ ꯄꯨꯟꯕꯤꯗꯣ ꯑꯥ ꯂꯩꯌꯦ ꯂꯩꯌꯦ ꯑꯗꯨ ꯁꯤꯗ ꯌꯥꯎꯔꯤꯁꯤꯅꯦ ꯁꯤ ꯌꯦꯡꯉꯣ ꯁꯤ ꯀꯂꯔ ꯀꯔꯝ ꯄꯥꯝꯕꯅꯣꯗꯣ ꯑꯗꯨꯝ ꯌꯦꯡꯉꯣ

ꯑꯧ ꯂꯩꯌꯦ ꯂꯣꯏ ꯋꯥꯠꯇꯕꯅꯦ ꯅꯪꯅ ꯑꯄꯥꯝꯕ ꯁꯤ ꯃꯣꯖꯥ ꯐꯨꯔꯤꯠꯁꯤꯅ ꯁꯤ ꯂꯩꯔꯦ ꯑꯗꯒꯤ ꯍꯧꯖꯤꯛꯀꯤ ꯁꯤ ꯁ꯭ꯋꯦꯠꯇꯔꯁꯦ ꯑꯉꯥꯡꯅꯅꯦ ꯍꯧꯖꯤꯛꯀꯥꯟ ꯂꯩꯁꯥꯕꯤ ꯃꯆꯥꯅ ꯌꯥꯝ ꯀꯟꯅ ꯗꯤꯃꯥꯟ ꯇꯧꯋꯦꯕꯀꯣ ꯑꯗꯣ ꯉꯔꯥꯡꯗ ꯑꯅꯧꯕ ꯂꯥꯛꯄꯅꯦ ꯑꯗꯣ ꯉꯔꯥꯡꯗ ꯑꯣꯟꯂꯥꯏꯟꯗꯒꯤ ꯑꯩꯅ ꯀꯩꯅꯣ ꯇꯧꯕꯅꯦ ꯑꯥꯗꯩ ꯊꯥꯔꯛꯄꯗ ꯉꯥꯏꯅꯦꯕꯀꯣ ꯑꯗꯣ ꯎꯝ ꯍꯣꯏ ꯍꯣꯏ ꯈꯜꯂꯣ ꯈꯜꯂꯣ ꯁꯤ ꯄꯥꯝꯕ꯭ꯔꯥ ꯌꯦꯡꯉꯣ ꯑꯗꯒꯤ ꯂꯥꯏꯇꯤꯡ ꯐꯤꯇꯤꯡ ꯍꯥꯏꯗꯣ ꯑꯗꯩ ꯁꯤꯅ ꯁꯤꯅ ꯁꯣꯜ ꯕ꯭ꯂꯦꯛꯁꯦ ꯁ꯭ꯋꯥꯜꯁꯦ ꯁ꯭ꯋꯥꯜꯁꯦ ꯄꯨꯔꯥ ꯀꯩꯅꯣꯅꯦ ꯑꯩꯈꯣꯏꯒꯤ ꯋꯨꯜꯁꯦ ꯄꯨꯔꯥ ꯑꯣꯔꯤꯖꯤꯅꯦꯜꯅꯦꯕꯀꯣ ꯎꯝ ꯑꯗꯨ ꯅꯥꯏꯟ ꯅꯥꯏꯟ ꯐꯤꯐꯇꯤꯐꯥꯎ ꯂꯩꯌꯦ ꯑꯗꯣ ꯅꯪꯅ ꯂꯧꯒꯦꯗꯤ ꯑꯗꯨꯝ ꯆꯥꯝꯃ ꯆꯥꯅꯤ ꯑꯗꯨꯝ ꯇꯥꯊꯣꯛꯄꯤꯒꯦ ꯌꯥꯅꯤ ꯑꯣꯔꯤꯖꯤꯅꯦꯜ ꯑꯣꯏꯕꯩꯅꯤꯀꯣ ꯑꯩ ꯗ꯭ꯔꯦꯁꯁꯦ ꯇꯥꯡꯗꯕꯅꯦ ꯅꯪꯅ ꯃꯤꯉꯣꯟꯗ ꯍꯪꯉꯨꯔꯁꯨꯅꯦ ꯋꯥꯟ ꯊꯥꯎꯖꯟ ꯇꯨ ꯍꯟꯗ꯭ꯔꯦꯠ ꯑꯗꯨꯝ ꯑꯣꯏꯔꯝꯒꯅꯦꯕꯀꯣ ꯑꯗꯣ ꯑꯩꯗꯤ ꯑꯁꯣꯝꯗꯩ ꯄꯨꯂꯞ ꯍꯣꯜꯁꯦꯜ ꯔꯦꯠꯇ ꯊꯥꯕꯅꯤꯅꯀꯣ ꯑꯗꯨꯝ ꯍꯣꯡꯅ ꯑꯗꯨꯝ ꯄꯤꯕ ꯉꯝꯅꯦꯕ ꯑꯗꯨ ꯅꯪ ꯍꯣꯏꯅꯦ ꯐꯔꯦꯅꯦ ꯅꯪꯅ ꯐꯤ ꯀꯌꯥ ꯂꯧꯗꯣꯏꯅꯣ ꯍꯥꯏꯔꯣꯅꯦ ꯆꯥꯇ꯭ꯔꯦꯠꯇꯣ ꯃꯥ ꯐꯤ ꯑꯍꯨꯝ ꯃꯔꯤ ꯂꯧꯈꯤꯕꯅꯦ ꯑꯩꯅ ꯆꯥꯇ꯭ꯔꯦꯠꯇ ꯂꯣꯏ ꯁꯥꯕꯤꯔꯕ ꯑꯗꯣ ꯅꯪ ꯍꯥꯏꯔꯛꯑꯣꯅꯦ ꯍꯣꯏꯅꯦ ꯅꯪꯅ ꯐꯤ ꯑꯃ ꯂꯧꯗꯣꯏꯔꯥ ꯑꯅꯤ ꯂꯧꯗꯣꯏꯔꯥ ꯑꯍꯨꯝ ꯂꯧꯗꯣꯏꯔꯥ ꯑꯗꯨꯏ ꯃꯇꯨꯡ ꯏꯟꯅ ꯏꯁ ꯅꯣꯏ ꯑꯩꯈꯣꯏ ꯈꯪꯅꯗꯕꯁꯨ ꯅꯠꯇꯅ ꯑꯗꯨ ꯑꯗꯨꯝ ꯑꯩꯅ ꯃꯃꯟꯗꯣ ꯌꯦꯡꯉꯒ ꯁꯥꯔ ꯂꯣꯏꯔꯦ ꯀꯩꯗꯧꯔꯒꯦ ꯅꯪꯕꯣ ꯈꯤꯇꯪꯗꯤ ꯋꯥꯟ ꯊꯥꯎꯖꯟ ꯍꯦꯜꯂꯦ ꯍꯧꯖꯤꯛꯇꯤ ꯑꯗꯨꯅ ꯄꯨꯔꯥ ꯀꯩꯅꯣ ꯀꯃꯟ ꯑꯣꯏꯔꯦꯕ ꯃꯌꯥꯝꯅ ꯑꯩꯈꯣꯏ ꯗꯤꯃꯥꯟ ꯌꯥꯝ ꯂꯩꯌꯦꯕ ꯑꯗꯨ ꯁ꯭ꯋꯦꯇꯔꯗꯨꯗꯤ ꯀꯩꯅꯣꯅꯦꯕ ꯋꯥꯟ ꯊꯥꯎꯖꯟꯗꯤ ꯍꯦꯜꯂꯦ ꯑꯗꯨꯗꯣ ꯅꯉꯣꯟꯗ ꯀꯔꯤ ꯍꯥꯏꯗꯣꯅꯣ ꯈꯪꯗꯦꯅꯦ ꯅꯪꯅ ꯁꯨꯝ ꯑꯩꯈꯣꯏꯒ ꯂꯧꯅꯕꯅꯤꯅ ꯅꯉꯣꯟꯗꯗꯤ ꯃꯍꯨꯠꯇꯨꯗꯅꯦ ꯑꯩꯠ ꯐꯤꯐꯇꯤꯗꯨꯗ ꯑꯗꯨꯝ ꯄꯤꯔꯛꯄꯗꯣ ꯃꯍꯨꯠꯅꯦ ꯑꯗꯣ ꯎꯝ ꯅꯠꯇꯦ ꯅꯠꯇꯦ ꯑꯗꯨꯒꯤ ꯀꯨꯏꯆꯦꯟꯗꯣ ꯑꯗꯨꯗꯤ ꯂꯤꯁꯤꯡ ꯑꯃ ꯑꯗꯨꯝ ꯁꯝꯊꯤꯡ ꯍꯦꯟꯕꯅꯦꯕ ꯑꯗꯨ ꯅꯉꯣꯟꯗ ꯅꯥꯏꯟ ꯐꯤꯐꯇꯤꯁꯦ ꯌꯥꯔꯕ ꯅꯠꯇ꯭ꯔꯣ ꯑꯗꯨꯝ ꯃꯍꯨꯠꯇꯨꯅꯦ ꯀꯩꯅꯣ ꯑꯣ ꯑꯣ ꯅꯉꯣꯟ ꯇꯧꯔꯒꯦ ꯇꯧꯔꯒꯦ ꯅꯪ ꯎꯝ ꯎꯝ ꯎꯝ ꯎꯝ ꯍꯣꯏꯅꯦ ꯑꯗꯨꯅꯅꯦ ꯁꯨꯃꯥꯏꯅ ꯇꯧꯔꯣ ꯁꯦꯚꯦꯟꯇꯤ ꯑꯩꯠꯇꯤꯒ ꯌꯣꯟꯕꯅꯦꯕ ꯑꯗꯨꯅꯅꯦ ꯅꯉꯣꯟꯗ ꯑꯣꯏꯕꯩ ꯃꯍꯨꯠꯇ ꯂꯣꯏ ꯄꯤꯔꯒꯦ ꯐꯤꯐꯇꯤ ꯐꯤꯐꯇꯤꯁꯦ ꯁꯥꯔꯣ ꯃꯣꯖꯥ ꯐꯨꯔꯤꯠ ꯑꯍꯨꯝꯗꯨꯒꯀꯣ ꯑꯗꯣ ꯑꯗꯨꯝ ꯌꯥꯔꯕ ꯅꯠꯇ꯭ꯔꯣ ꯁꯤ ꯅꯪ ꯐꯅꯦꯛꯀ ꯇꯧꯔꯤꯁꯦ ꯑꯥ ꯑꯥ ꯍꯣꯏ ꯑꯗꯣ ꯍꯣꯏ ꯍꯣꯏ ꯇꯧꯔꯒꯦ ꯇꯧꯔꯒꯦ ꯍꯣ ꯁꯤꯠꯂꯒꯦ ꯁꯤꯠꯂꯒꯦ ꯅꯨꯡꯉꯥꯏ ꯌꯥꯏꯐꯅ ꯄꯥꯜꯂꯣ ꯐꯤ ꯑꯣ ꯐꯔꯦ ꯐꯔꯦ